ꯅꯍꯥꯟꯋꯥꯏꯒꯤ ꯅꯍꯥꯟꯋꯥꯏꯒꯤ ꯃꯇꯝꯗꯗꯤ ꯀꯩꯅꯣ ꯆꯦ ꯀꯣꯂꯣꯝꯁꯤ ꯐꯖꯅ ꯆꯦ ꯀꯣꯂꯣꯝ ꯃꯈꯩꯁꯤꯅ ꯍꯥꯏꯗꯤ ꯂꯝꯌꯥꯟꯕ ꯃꯈꯩ ꯂꯝꯌꯥꯟꯕ ꯃꯈꯩꯅ ꯏꯄꯥ ꯏꯄꯨ ꯏꯄꯥ ꯏꯄꯨꯁꯤꯡꯅ ꯆꯦ ꯀꯣꯂꯣꯝꯗ ꯐꯖꯅ ꯏꯔꯒ ꯆꯦ ꯀꯣꯂꯣꯝꯅ ꯐꯖꯅ ꯏꯔꯒ ꯈꯣꯠꯂꯒ ꯁꯍꯤꯇ꯭ꯌ ꯀꯌꯥ ꯑꯗꯨꯗꯒꯤ ꯀꯂꯥ ꯅꯨꯡ ꯐꯖꯅ ꯄꯨꯊꯣꯛꯑ ꯃꯇꯝꯗ ꯆꯦ ꯀꯣꯂꯣꯝꯅ ꯐꯖꯅ ꯏꯔꯒ ꯈꯣꯠꯂꯒ ꯐꯖꯅ ꯁꯦꯝꯃꯝꯃꯤ ꯑꯇꯣꯞꯄ ꯃꯄꯥꯟ ꯂꯝꯗ ꯂꯩꯕ ꯑꯣꯏꯔꯁꯨ ꯆꯤꯊꯤꯒꯤ ꯆꯤꯊꯤ ꯑꯣꯏꯅ ꯑꯣꯏꯅ ꯊꯥꯅꯔꯝꯃꯤ ꯆꯤꯊꯤ ꯑꯣꯏꯅ ꯏꯔꯒ ꯁꯥꯡꯅ ꯁꯥꯡꯅ ꯊꯥꯔ ꯁꯥꯡꯅ ꯁꯥꯡꯅ ꯊꯥꯅꯔꯝꯃꯤ ꯑꯔꯥꯞ ꯑꯔꯥꯞꯄ ꯂꯩꯕ ꯃꯈꯩꯗꯣ ꯆꯦꯒꯤ ꯀꯣꯂꯣꯝꯅ ꯏꯔꯒ ꯊꯥꯔꯝꯃꯤ ꯑꯗꯣ ꯍꯧꯖꯤꯛꯀꯤ ꯃꯇꯝꯒꯤ ꯆꯠꯅꯕꯤ ꯃꯍꯧꯁꯥꯁꯤꯕꯨ ꯐꯖꯅ ꯃꯇꯨꯡ ꯏꯟꯅ ꯍꯧꯖꯤꯛꯀꯥꯟꯗꯤ ꯐꯣꯟ ꯅꯨꯡ ꯏꯟꯇꯔꯅꯦꯠꯀꯤ ꯆꯥꯡꯁꯤ ꯌꯥꯝꯅ ꯋꯥꯡꯈꯠ ꯏꯟꯇꯔꯅꯦꯠꯀꯤ ꯆꯥꯡꯁꯨ ꯐꯖꯅ ꯋꯥꯡꯈꯠꯂꯕꯅꯤꯅ ꯀꯣꯂꯣꯝꯒꯤ ꯀꯣꯂꯣꯝꯁꯤ ꯆꯠꯅꯔꯁꯨ ꯄꯥꯛ ꯀꯩꯅꯣ ꯇꯧꯗ꯭ꯔꯦ ꯍꯧꯖꯤꯛ ꯐꯣꯟꯒꯤ ꯃꯇꯝꯅꯤꯅ ꯏꯟꯇꯔꯅꯦꯠ ꯋꯥꯡꯈꯠꯂꯛꯑꯕꯅꯤꯅ ꯐꯣꯟꯗ ꯑꯔꯥꯞꯄꯗ ꯂꯩꯔꯕꯁꯨ ꯀꯩꯅꯣꯝꯃ ꯀꯩꯅꯣꯝꯃ ꯍꯥꯏꯅꯤꯡꯉꯕꯁꯨ ꯀꯩꯅꯣꯝꯃ ꯏꯅꯤꯡꯉꯕꯁꯨ ꯍꯧꯖꯤꯛꯇꯤ ꯐꯣꯟꯒꯤ ꯃꯇꯝꯅꯤꯅ ꯐꯣꯟꯗ ꯐꯖꯅ ꯏꯅꯔꯦ ꯐꯣꯟꯗ ꯐꯖꯅ ꯍꯥꯏꯅꯔꯦ ꯑꯗꯨꯒ ꯀꯩꯅꯣꯝꯃ ꯀꯩꯅꯣꯝꯃ ꯍꯥꯏꯅꯤꯡꯉꯛꯑꯁꯨ ꯀꯩꯅꯣꯝ ꯇꯧꯅꯤꯡꯉꯛꯑꯁꯨ ꯍꯥꯏꯗꯤ ꯍꯥꯟꯅꯗꯤ ꯍꯥꯟꯅꯗꯤ ꯂꯥꯞꯅ ꯂꯩꯔꯤ ꯃꯈꯩꯁꯨ ꯂꯥꯞꯅ ꯂꯩꯕ ꯃꯈꯩꯁꯨ ꯀꯣꯂꯣꯝꯅ ꯆꯤꯊꯤ ꯏꯅꯔꯝꯃꯤ ꯑꯗꯨꯕꯨ ꯍꯧꯖꯤꯛꯇꯤ ꯆꯠꯅꯔꯁꯨ ꯀꯣꯂꯣꯝꯒꯤ ꯃꯇꯝꯁꯦ ꯄꯥꯛ ꯆꯠꯅꯗꯔꯦ ꯐꯣꯟꯒꯤ ꯃꯇꯝꯅꯤꯅ ꯐꯣꯟꯗ ꯅꯝꯃꯒ ꯈꯣꯠꯂꯒ ꯐꯖꯅ ꯆꯠꯅꯔꯦ ꯆꯠꯅꯔꯦ ꯈꯣꯠꯅꯔꯦ ꯑꯗꯨꯕꯨ ꯍꯧꯖꯤꯛꯇꯤ ꯆꯠꯅꯕꯤꯒꯤ ꯃꯇꯨꯡ ꯏꯟꯅ ꯐꯣꯟ ꯅꯨꯡꯁꯤꯅ ꯐꯖꯅ ꯇꯧꯔꯕꯅꯤꯅ ꯑꯩꯈꯣꯏꯅ ꯀꯩꯅꯣ ꯏꯃꯥꯟꯅꯕꯤ ꯑꯣꯏꯒꯦꯔꯥ ꯏꯃꯥꯟꯅꯕ ꯀꯅꯥ ꯎꯟꯅꯕ ꯃꯇꯝ ꯑꯣꯏꯒꯦꯔꯥ ꯍꯧꯖꯤꯛꯇꯤ ꯅꯍꯥꯟꯋꯥꯏ ꯃꯇꯝꯗꯣ ꯅꯍꯥꯟꯋꯥꯏ ꯃꯇꯝꯗꯣ ꯍꯣꯡꯉꯛꯄꯩ ꯃꯇꯨꯡ ꯏꯟꯅ ꯑꯩꯈꯣꯏꯅ ꯀꯩꯅꯣꯝꯃ ꯇꯧꯔꯕꯁꯨ ꯐꯣꯟꯗ ꯐꯠ ꯐꯠ ꯏꯔꯒ ꯃꯦꯁꯦꯖꯇ ꯀꯩꯗ ꯏꯟꯇꯔꯅꯦꯠꯀꯤ ꯃꯇꯝꯅꯤꯅ ꯐꯣꯟꯗ ꯍꯥꯏꯔꯒ ꯑꯩꯅ ꯍꯥꯏꯅꯤꯡꯕ ꯁꯛꯅꯤꯡꯕ ꯃꯈꯩꯗꯣ ꯂꯣꯏꯅ ꯊꯥꯏ ꯏꯁꯩ ꯑꯃ ꯏꯅꯤꯡꯒꯦꯔꯥ ꯀꯩ ꯑꯣꯏꯒꯦꯔꯥ ꯐꯣꯟꯗ ꯏꯔꯒ ꯍꯥꯏꯗꯤ ꯊꯥꯕ ꯐꯣꯟꯗ ꯏꯔꯒ ꯊꯥꯔꯦ ꯈꯣꯠꯂꯦ ꯑꯗꯨꯅ ꯍꯧꯖꯤꯛꯀꯤ ꯃꯇꯨꯡ ꯏꯟꯅ ꯑꯩꯗꯤ ꯍꯥꯏꯗꯤ ꯅꯍꯥꯟꯋꯥꯏꯒꯤ ꯏꯄꯥ ꯏꯄꯨꯅ ꯆꯠꯅꯔꯝꯕꯗꯨꯁꯨ ꯄꯥꯝꯃꯤ ꯑꯗꯨꯒ ꯐꯣꯟꯒꯤ ꯃꯇꯨꯡ ꯏꯟꯅꯁꯨ ꯑꯩꯅ ꯀꯩꯒꯨꯝꯕ ꯍꯥꯏꯔ ꯀꯩꯒꯨꯝꯕ ꯇꯉꯥꯏ ꯐꯗ꯭ꯔꯕꯗꯤ ꯇꯉꯥꯏꯐꯗꯕ ꯂꯩꯔꯕꯗꯤ ꯑꯩꯅ ꯃꯄꯥꯟ ꯂꯝꯗ ꯂꯩꯕ ꯍꯥꯏꯗꯤ ꯑꯩꯒꯤ ꯀꯅꯥꯅꯣꯝꯃ ꯂꯩ ꯃꯇꯝꯗ ꯑꯩꯅ ꯀꯣꯂꯣꯝꯒꯤ ꯃꯇꯦꯡ ꯀꯣꯂꯣꯝꯒꯤ ꯃꯇꯨꯡ ꯏꯟꯅ ꯑꯩꯅ ꯏꯕ ꯈꯣꯠꯄꯁꯨ ꯄꯥꯝꯃꯤ ꯑꯅꯤꯃꯛ ꯑꯗꯨꯝ ꯄꯥꯝꯃꯤ